ꯚꯥꯔꯠꯀꯤ ꯀ꯭ꯂꯥꯏꯃꯦꯠꯁꯦ ꯃꯐꯝ ꯃꯐꯝ ꯖꯒꯥ ꯖꯒꯥ ꯑꯣꯏꯅ ꯅꯣꯔꯠ ꯏꯁꯀꯤ ꯍꯥꯏꯔꯕꯗ ꯑꯩꯈꯣꯏ ꯃꯅꯤꯄꯨꯔꯁꯦ ꯌꯥꯝ ꯁꯥꯏꯌꯦ ꯌꯥꯝ ꯏꯪꯉꯦ ꯍꯥꯏꯕ ꯂꯩꯇꯦ ꯑꯗꯨꯝ ꯑꯦꯕꯔꯦꯖ ꯑꯃꯗ ꯂꯩꯌꯦ ꯑꯗꯨꯒ ꯁꯤꯂꯣꯡ ꯍꯥꯏꯔꯗꯤ ꯍꯧꯖꯤꯛ ꯍꯧꯖꯤꯛ ꯁꯤꯗ ꯏꯪꯉꯦ ꯌꯥꯝ ꯅꯨꯡꯉꯥꯏꯌꯦ ꯑꯗꯨꯕꯨ ꯅꯣꯡꯁꯨ ꯈꯔ ꯈꯔ ꯇꯥꯏꯌꯦ ꯑꯗꯨꯒ ꯌꯥꯝ ꯁꯥꯕ ꯃꯐꯝ ꯍꯥꯏꯁꯦ ꯗꯦꯜꯂꯤ ꯑꯃ ꯌꯥꯝ ꯁꯥꯏꯌꯦ ꯔꯥꯖꯁꯊꯥꯟ ꯌꯥꯝ ꯁꯥꯏ ꯍꯧꯖꯤꯛ ꯍꯧꯖꯤꯛꯀꯤꯗꯗꯤ ꯂꯈꯅꯧꯁꯨ ꯌꯥꯝ ꯁꯥꯏ ꯑꯗꯨꯅ ꯚꯥꯔꯠꯀꯤ ꯀ꯭ꯂꯥꯏꯃꯦꯠꯁꯦ ꯇꯣꯉꯥꯟ ꯇꯣꯉꯥꯟ ꯃꯐꯝ ꯃꯐꯝ ꯖꯒꯥ ꯀꯣꯟꯅ ꯃꯌꯥꯝ ꯂꯩꯌꯦ ꯑꯗꯨꯅ ꯑꯦꯛꯁꯄꯤꯔꯤꯌꯦꯟꯁ ꯑꯃꯁꯨ ꯑꯣꯏꯅ ꯌꯥꯝ ꯅꯨꯡꯉꯥꯏꯌꯦ